ꯇ꯭ꯔꯦꯛꯀꯤꯡꯒꯨꯝꯕ ꯍꯥꯏꯛꯀꯤꯡꯒꯨꯝꯕ ꯆꯠꯄꯁꯤꯗ ꯑꯩꯅ ꯈ꯭ꯋꯥꯏꯗꯒꯤ ꯄꯥꯝꯖꯕ ꯂꯝ ꯈ꯭ꯋꯥꯏꯗꯒꯤ ꯄꯥꯝꯖꯕ ꯖꯒꯥꯁꯤꯡ ꯍꯥꯏꯇꯥꯔꯦꯅꯦ ꯑꯗꯨꯒꯨꯝꯕ ꯈꯔ ꯍꯥꯏꯌꯨ ꯍꯥꯏꯕ ꯇꯥꯔꯒꯗꯤ ꯑꯩꯒꯤ ꯑꯣꯏꯅꯗꯤ ꯆꯤꯡ ꯀꯥꯕ ꯐꯣꯔꯦꯁꯀꯨꯝꯕ ꯎꯃꯪꯒꯨꯝꯕ ꯑꯗꯨꯒꯨꯝꯕ ꯆꯪꯕꯁꯤꯡꯗꯨ ꯌꯥꯝ ꯄꯥꯝꯏ ꯁꯃꯨꯗ꯭ꯔꯒꯨꯝꯕ ꯑꯗꯒꯤ ꯏꯁꯤꯡꯒꯨꯝꯕꯁꯤꯗꯤ ꯌꯥꯝ ꯀꯥ ꯍꯦꯟꯅ ꯄꯥꯝꯗꯦ ꯑꯩꯒꯤ ꯑꯣꯏꯅ ꯏꯁꯤꯡꯁꯤ ꯌꯥꯝ ꯍꯩꯅꯖꯗꯦ ꯍꯩꯅꯗꯦ ꯍꯥꯏꯕꯗꯤ ꯍꯤꯡꯕꯗ ꯌꯥꯝꯅ ꯗꯔꯀꯥꯔ ꯑꯣꯏꯕ ꯄꯣꯠꯁꯛ ꯑꯃꯅꯤ ꯑꯗꯨꯕꯨ ꯑꯩꯒꯤ ꯑꯣꯏꯅꯗꯤ ꯃꯁꯤꯒꯤ ꯏꯁꯤꯡꯁꯦ ꯏꯔꯨꯖꯕ ꯏꯔꯣꯏꯕ ꯈꯣꯠꯄꯒ ꯇꯧꯕꯁꯤ ꯌꯥꯝꯅ ꯀꯤ ꯃꯔꯝ ꯑꯗꯨꯅ ꯑꯩꯒꯤ ꯑꯣꯏꯅꯗꯤ ꯍꯥꯏꯛꯀꯤꯡꯒꯨꯝꯕ ꯇꯧꯕꯁꯦ ꯆꯤꯡ ꯀꯥꯕ ꯎꯃꯪꯒꯨꯝꯕꯗ ꯆꯠꯄꯗꯨ ꯌꯥꯝ ꯄꯥꯝꯏ ꯆꯤꯡ ꯀꯥꯕ ꯄꯥꯝꯂꯤꯁꯤꯅ ꯑꯩꯒꯤ ꯋꯥꯈꯜꯂꯣꯟꯗ ꯀꯔꯤꯒꯤꯅꯣ ꯍꯥꯏꯕ ꯇꯥꯔꯒꯗꯤ ꯆꯤꯡꯁꯥꯡꯁꯤꯡꯒꯤ ꯐꯖꯕ ꯈꯨꯠꯁꯦꯝ ꯑꯃꯇ ꯌꯥꯎꯗꯅ ꯏꯁꯣꯔꯅ ꯄꯤꯕꯤꯔꯛꯂꯕ ꯅꯦꯆꯥꯔꯦꯜꯒꯤ ꯐꯖꯕ ꯑꯗꯨꯒꯨꯝꯕꯁꯤꯡ ꯑꯗꯣ ꯑꯩ ꯌꯥꯝꯅ ꯄꯥꯝꯏ ꯍꯥꯏꯕꯗꯤ ꯆꯤꯡꯁꯥꯡꯒꯤ ꯐꯖꯕꯁꯤꯡ ꯑꯗꯨꯗ ꯑꯩꯅ ꯂꯦꯞꯁꯤꯜꯂꯨꯕ ꯃꯇꯝꯗ ꯑꯩꯉꯣꯟꯗ ꯐꯣꯇꯣ ꯀꯥꯞꯅꯤꯡꯕ ꯐꯥꯎꯔꯤꯕ ꯑꯩꯒꯤ ꯄꯨꯟꯁꯤꯒꯤ ꯍꯧꯈ꯭ꯔꯥꯕ ꯋꯥꯔꯤ ꯅꯨꯡꯉꯥꯏꯇꯕ ꯃꯌꯥꯝ ꯑꯃꯅ ꯌꯣꯝꯂꯒ ꯅꯨꯡꯇꯤꯒꯤ ꯂꯩꯔꯝꯕ ꯅꯠꯇ꯭ꯔꯒꯅ ꯃꯤꯀꯨꯞ ꯈꯔ ꯋꯥꯈꯜ ꯅꯨꯡꯉꯥꯏꯇꯅ ꯂꯩꯔꯝꯕ ꯑꯩꯁꯦ ꯐꯖꯕꯗꯨꯕꯨ ꯎꯔꯨꯔꯒ ꯑꯩꯅ ꯄꯥꯝꯖꯔꯨꯔꯤꯕ ꯃꯐꯝꯗꯨꯗ ꯂꯦꯞꯂꯨꯕ ꯃꯇꯝꯗꯨꯗ ꯑꯩꯉꯣꯟꯗ ꯌꯥꯝꯅ ꯅꯨꯡꯉꯥꯏꯖꯕ ꯄꯨꯛꯅꯤꯡ ꯋꯥꯈꯜ ꯂꯩꯇꯖꯕ ꯂꯣꯏꯅ ꯂꯣꯏꯅꯅ ꯑꯩꯉꯣꯟꯗ ꯌꯥꯝꯅ ꯁꯦꯕꯔꯤꯟ ꯑꯣꯏꯕ ꯌꯥꯝꯅ ꯅꯨꯡꯉꯥꯏꯖꯕ ꯌꯥꯝꯅ ꯄꯤꯁꯐꯨꯜ ꯑꯣꯏꯕ ꯃꯥꯏꯟ ꯑꯃ ꯑꯗꯨꯒꯨꯝꯕꯗꯨ ꯑꯩꯅ ꯍꯥꯏꯛꯀꯤꯡꯒꯨꯝꯕ ꯆꯤꯡꯒꯨꯝꯕ ꯀꯥꯕ ꯎꯃꯪꯒꯨꯝꯕ ꯆꯠꯄ ꯃꯇꯝꯗ ꯑꯗꯨꯝ ꯐꯪꯏ ꯑꯗꯣ ꯎꯃꯪꯒꯨꯝꯕꯗ ꯆꯠꯄꯗ ꯄꯥꯝꯂꯤꯁꯤꯅ ꯀꯔꯤꯅꯣ ꯍꯥꯏꯇꯥꯔꯒꯗꯤ ꯃꯤꯑꯣꯏꯕ ꯑꯩꯈꯣꯏꯁꯦ ꯍꯤꯡꯕꯗ ꯑꯍꯥꯎꯕ ꯏꯟꯁꯥꯡ ꯆꯥꯅꯤꯡꯏ ꯑꯍꯥꯎꯕ ꯏꯟꯁꯥꯡ ꯆꯥꯅꯤꯡꯕꯁꯦ ꯕꯥꯖꯥꯔꯗꯒꯤ ꯂꯩꯔꯒ ꯆꯥꯕꯗꯨꯗꯩꯗꯤ ꯎꯃꯪꯗꯒ ꯆꯠꯂꯨꯔꯒ ꯑꯩꯈꯣꯏꯅ ꯁꯨꯝ ꯀꯔꯤꯒꯨꯝꯕ ꯖꯒꯥ ꯈꯔꯗ ꯇꯥꯜꯂꯨꯔꯒ ꯏꯁꯥꯅꯒ ꯁꯦꯝ ꯁꯥꯔꯒ ꯆꯥꯖꯕ ꯈꯣꯠꯆꯕ ꯑꯗꯨꯒꯨꯝꯕꯗꯨ ꯌꯥꯝ ꯄꯥꯝꯏ ꯑꯗꯨꯒ ꯑꯃꯇꯪ ꯆꯥꯁꯤ ꯊꯛꯎ ꯑꯃꯨꯛ ꯍꯥꯏꯖꯔ ꯀꯥꯟꯗ ꯑꯩꯈꯣꯏꯒꯤ ꯆꯤꯡꯁꯥꯡꯒꯤ ꯄꯔꯦꯡꯗ ꯂꯦꯞꯄ ꯃꯇꯝꯗ ꯅꯨꯃꯤꯠ ꯊꯣꯛꯂꯛꯄ ꯁꯨ ꯃꯌꯦꯛ ꯁꯦꯡꯅ ꯎꯕ ꯐꯪꯏ ꯅꯨꯃꯤꯠ ꯇꯥꯈꯤꯕꯁꯨ ꯃꯌꯦꯛ ꯁꯦꯡꯅ ꯎꯕ ꯐꯪꯏ ꯑꯗꯨꯒꯨꯝꯕꯗꯨꯗ ꯐꯣꯇꯣꯒꯨꯝꯕꯒ ꯀꯥꯞꯂꯒ ꯑꯗꯨꯒꯨꯝꯕꯗꯨꯗ ꯂꯦꯞꯂꯒ ꯍꯧꯈꯤꯕ ꯄꯨꯟꯁꯤꯒꯤ ꯅꯨꯡꯉꯥꯏꯕ ꯅꯠꯇ꯭ꯔꯒꯅ ꯅꯨꯡꯉꯥꯏꯇꯕ ꯋꯥꯔꯤ ꯃꯌꯥꯝ ꯑꯃ ꯅꯤꯡꯁꯤꯡꯂꯒ ꯉꯥꯏꯍꯥꯛꯀꯤ ꯑꯣꯏꯕ ꯃꯤꯀꯨꯞꯇꯨꯗ ꯍꯔꯥꯎ ꯍꯔꯥꯎ ꯐꯖꯅ ꯃꯍꯧꯁꯥꯒꯤ ꯐꯖꯕꯗꯨꯗ ꯑꯩꯒ ꯇꯥꯏꯑꯣꯟꯅꯔꯒ ꯂꯩꯃꯤꯟꯅꯕ ꯈꯣꯠꯃꯤꯟꯅꯕꯗꯨꯁꯨ ꯑꯩꯒꯤ ꯏꯐꯝꯗ ꯌꯥꯝꯅ ꯄꯥꯝꯏ ꯑꯗꯨꯒꯨꯝꯕꯗꯨ ꯄꯥꯝꯏ ꯑꯗꯨꯒ ꯑꯩꯉꯣꯟꯗ ꯎꯟꯒꯨꯝꯕ ꯑꯏꯪꯕ ꯃꯐꯝꯒꯨꯝꯕ ꯃꯥꯎꯟꯇꯦꯟꯒꯨꯝꯕ ꯁꯤꯒꯨꯝꯕꯁꯤꯗꯤ ꯌꯥꯝ ꯀꯥ ꯍꯦꯟꯅ ꯑꯩꯒꯤ ꯏꯐꯝꯗꯗꯤ ꯄꯥꯝꯗꯦ ꯄꯥꯝꯗꯦ ꯃꯃꯥꯡꯗꯁꯨ ꯍꯥꯏꯖꯈꯤꯕ ꯄꯣꯠꯇꯨꯅꯤ ꯏꯁꯤꯡꯒꯨꯝꯕꯁꯤ ꯑꯩꯒꯤ ꯑꯣꯏꯅꯗꯤ ꯌꯥꯝꯅ ꯀꯤ ꯍꯤꯡꯕꯗ ꯌꯥꯝꯅ ꯆꯪꯕ ꯌꯥꯝꯅ ꯗꯔꯀꯥꯔ ꯑꯣꯏꯕ ꯌꯥꯝꯅ ꯃꯔꯨ ꯑꯣꯏꯕ ꯄꯣꯠꯁꯛ ꯆꯪꯗꯕ ꯁꯨꯛꯌꯥ ꯌꯥꯗ꯭ꯔꯕ ꯑꯃꯅꯤ ꯃꯩ ꯏꯁꯤꯡ ꯅꯨꯡꯁꯤꯠ ꯍꯥꯏꯅꯔꯤꯕꯅꯤ ꯑꯗꯨꯕꯨ ꯏꯃꯥꯟꯅꯕꯁꯤꯡ ꯃꯌꯥꯝ ꯑꯃ ꯌꯥꯎꯏ ꯏꯔꯣꯏꯕ ꯂꯨꯖꯕ ꯑꯔꯨ ꯑꯔꯨꯕ ꯏꯁꯤꯡꯗ ꯀꯣꯏꯕ ꯑꯣꯏꯅ ꯆꯠꯂꯒ ꯂꯨꯖꯔꯨꯕꯁꯨ ꯌꯥꯎꯏ ꯑꯗꯨꯕꯨ ꯑꯩꯒꯤ ꯑꯣꯏꯅꯗꯤ ꯃꯗꯨ ꯀꯤꯖꯔꯨꯕꯅ ꯃꯔꯝ ꯑꯣꯏꯔꯒ ꯀꯤꯕ ꯍꯥꯏꯕꯗꯤ ꯏꯁꯤꯡ ꯑꯗꯨꯗ ꯆꯣꯡꯊꯔꯒ ꯑꯩ ꯍꯥꯏꯗꯤ ꯏꯔꯣꯏꯕ ꯍꯩꯇꯕꯗꯨꯅ ꯃꯔꯝ ꯑꯣꯏꯔ ꯀꯥꯟꯗ ꯑꯗꯨꯒꯨꯝꯕꯗꯨ ꯑꯀꯤꯕ ꯈꯔ ꯂꯩ ꯃꯗꯨꯅ ꯑꯩ ꯀꯥ ꯍꯦꯟꯅ ꯏꯁꯤꯡꯒꯨꯝꯕ ꯀꯔꯤꯒꯨꯝꯕꯁꯤꯗꯤ ꯄꯥꯝꯖꯗꯦ ꯂꯣꯏꯅ ꯂꯣꯏꯅꯅ ꯆꯤꯡꯒꯨꯝꯕ ꯎꯃꯪꯒꯨꯝꯕꯁꯤꯗꯤ ꯑꯩꯒꯤ ꯑꯣꯏꯅ ꯌꯥꯝꯅ ꯈꯣꯏꯗꯖꯩ ꯌꯥꯝꯅ ꯄꯥꯝꯖꯩ ꯑꯩꯒꯤ ꯑꯣꯏꯅꯁꯨ ꯑꯋꯥ ꯅꯨꯡꯉꯥꯏ ꯌꯥꯅꯐꯝ ꯇꯥꯅꯐꯝ ꯑꯣꯏꯅꯐꯝ ꯖꯒꯥ ꯑꯃꯁꯨ ꯑꯗꯨꯝ ꯑꯣꯏ